ꯑꯩꯒꯤ ꯏꯃꯥꯟꯅꯕ ꯈꯔꯅ ꯁꯖꯦꯖ ꯇꯧꯔꯛꯄꯗꯒꯤ ꯌꯨ ꯄꯤ ꯑꯦꯁꯁꯤ ꯁꯤꯕꯤꯜ ꯁꯥꯔꯕꯤꯁꯀꯤꯗꯃꯛꯇ ꯄ꯭ꯔꯤꯄꯔꯦꯁꯟ ꯇꯧꯒꯦ ꯍꯥꯏꯗꯨꯅ ꯑꯩꯅ ꯂꯛꯁꯃꯤꯀꯥꯟꯒꯤ ꯏꯟꯗꯤꯌꯥꯟ ꯄꯣꯂꯤꯇꯤ ꯍꯥꯏꯕ ꯂꯥꯏꯔꯤꯛ ꯑꯗꯨ ꯂꯩꯖꯔꯨꯕꯅꯤ ꯑꯗꯨꯕꯨ ꯑꯩꯅ ꯈꯜꯂꯝꯕꯒ ꯈꯤꯇꯪ ꯑꯣꯟꯅꯔꯦ ꯃꯔꯝꯗꯤ ꯍꯥꯏꯔꯤꯕ ꯂꯥꯏꯔꯤꯛ ꯑꯁꯤꯗ ꯍꯧꯈꯤꯕ ꯑꯦꯛꯖꯥꯝꯁꯤꯡꯗ ꯍꯪꯈꯤꯕ ꯀꯣꯏꯁꯟ ꯑꯟꯁꯔ ꯑꯗꯨ ꯅꯩꯅꯕꯒꯤ ꯀꯣꯏꯁꯟ ꯌꯥꯎꯔꯝꯗꯕ ꯑꯩꯅ ꯈꯜꯂꯨꯕꯅ ꯍꯥꯏꯔꯤꯕ ꯄ꯭ꯔꯤꯕꯤꯌꯁ ꯏꯤꯌꯥꯔ ꯀꯣꯏꯁꯟ ꯑꯗꯨ ꯌꯥꯎꯕ ꯇꯥꯔꯒꯗꯤ ꯑꯗꯨꯛꯀꯤ ꯃꯇꯤꯛ ꯅꯨꯡꯉꯥꯏꯖꯒꯅꯤ ꯏꯟꯇꯔꯦꯁ ꯂꯩꯒꯅꯦꯅ ꯈꯜꯂꯨꯕꯅꯤ ꯑꯗꯨꯕꯨ ꯍꯥꯏꯔꯤꯕ ꯂꯥꯏꯔꯤꯛ ꯑꯁꯤꯗ ꯌꯥꯎꯔꯝꯗꯕꯅ ꯑꯩꯉꯣꯟꯗ ꯈꯤꯇꯪ ꯄꯥꯅꯤꯡꯗꯕ ꯅꯠꯇ꯭ꯔꯒꯅ ꯂꯥꯏꯔꯤꯛ ꯑꯁꯤꯗ ꯆꯃꯝꯅꯕ ꯍꯥꯏꯕꯗꯨ ꯐꯥꯎꯍꯜꯂꯦ